ꯎꯝ ꯍꯜꯂꯣ ꯑꯥ ꯀꯔꯤ ꯍꯥꯏꯕꯤꯒꯗꯕ ꯑꯣ ꯃꯥꯟꯅꯦ ꯃꯥꯟꯅꯦ ꯃꯥꯟꯅꯦ ꯍꯥꯏꯔꯤꯔꯛꯑꯣ ꯑꯣ ꯃꯃꯟꯁꯦ ꯈꯔ ꯀ꯭ꯋꯥꯂꯤꯇꯤ ꯐꯕ ꯐꯠꯇꯕꯩ ꯃꯈꯥꯁꯨ ꯈꯔ ꯄꯣꯜꯂꯦ ꯑꯗꯨ ꯀꯌꯥꯃꯨꯛ ꯄꯤꯕꯗ ꯄꯥꯝꯕꯅꯣ ꯍꯣꯏ ꯍꯣꯏ ꯍꯣꯏ ꯂꯩꯒꯅꯤ ꯂꯩꯒꯅꯤ ꯂꯩ ꯂꯩ ꯑꯐꯕꯁꯨ ꯂꯩ ꯈꯔ ꯍꯟꯊꯕꯁꯨ ꯂꯩ ꯃꯃꯜ ꯈꯔ ꯍꯣꯡꯕꯗꯁꯨ ꯂꯩ ꯃꯃꯜ ꯈꯔ ꯇꯥꯡꯕꯗꯁꯨ ꯂꯩ ꯂꯨꯄꯥ ꯂꯤꯁꯤꯡ ꯇꯔꯨꯛ ꯍꯣꯏ ꯂꯨꯄꯥ ꯂꯤꯁꯤꯡ ꯇꯔꯨꯛ ꯀꯨꯝꯕ ꯄꯤꯕ ꯀꯣ ꯑꯗꯨ ꯑꯗꯨꯝꯕꯗ ꯑꯗꯨꯝ ꯈꯔ ꯐꯖꯕ ꯑꯗꯨꯝ ꯐꯪꯒꯅꯤ ꯑꯉꯥꯡꯒꯤꯗꯤ ꯍꯣꯏ ꯍꯣꯏ ꯑꯣ ꯌꯥꯅꯤ ꯌꯥꯅꯤ ꯅꯣꯏ ꯑꯄꯥꯝꯕꯗꯨ ꯂꯥꯛꯑꯒ ꯗꯨꯀꯥꯟꯗ ꯑꯗꯨꯝ ꯑꯄꯥꯝꯕꯗꯨ ꯈꯜꯂꯒ ꯃꯃꯜꯗꯨ ꯑꯗꯨꯝ ꯌꯥꯅꯤ ꯑꯗꯨꯝ ꯈꯔ ꯍꯟꯊꯕꯁꯨ ꯑꯗꯨꯝ ꯐꯪꯒꯅꯤ ꯈꯔ ꯐꯕꯗꯁꯨ ꯑꯗꯨꯝ ꯂꯩꯒꯅꯦꯕ ꯏꯌꯥ ꯌꯥꯏ ꯅꯈꯣꯏꯅ ꯈꯔ ꯂꯥꯛꯅꯤꯡꯕ ꯅꯨꯃꯤꯠ ꯑꯃꯗ ꯑꯗꯨꯝ ꯂꯥꯛꯑꯁꯨ ꯌꯥꯏꯗ

ꯍꯣꯏ ꯍꯣꯏ ꯑꯣ ꯂꯥꯛꯄꯤꯎ ꯂꯥꯛꯄꯤꯎ ꯍꯣꯏ ꯂꯥꯛꯑꯒ ꯑꯗꯨꯝ ꯌꯦꯡꯊꯣꯛ ꯌꯦꯡꯁꯤꯟ ꯇꯧꯁꯤꯗ ꯑꯣ ꯐꯔꯦ ꯐꯔꯦ ꯎꯝ ꯍꯌꯦꯡ ꯂꯥꯛꯑꯒ ꯑꯗꯨꯝ ꯈꯟꯅꯔꯁꯤ ꯎꯝ